ꯀꯛꯆꯤꯡꯗ ꯀꯣꯏꯔꯛꯇꯣꯏꯁꯦ ꯗꯦꯠ ꯉꯁꯤ ꯗꯦꯠ ꯇꯦꯟ ꯑꯗꯥꯏꯗ ꯂꯥꯛꯀꯦꯅ ꯈꯟꯕꯅꯤ ꯑꯩꯁꯦ

ꯑꯗꯣ ꯀꯃꯥꯏꯅ ꯁꯥꯔꯤꯅꯣꯕ ꯑꯩꯅ ꯌꯥꯝ ꯈꯪꯅꯤꯡꯉꯤꯁꯦ ꯅꯣꯏ ꯀꯛꯆꯤꯡ ꯕꯣꯔꯥꯁꯦ ꯀꯃꯥꯏꯅ ꯁꯥꯔꯤꯅꯣꯕ ꯅꯪ ꯈꯪꯕ꯭ꯔꯥꯕ

ꯑꯥ

ꯑꯣ ꯑꯥ

ꯑꯣ ꯑꯩꯈꯣꯏꯗꯤ ꯎꯝ ꯑꯩꯈꯣꯏꯗꯤ ꯈꯪꯗꯕꯅꯤꯅ ꯑꯣ ꯑꯩꯈꯣꯏꯗꯤ ꯈꯪꯗꯕꯅꯤꯅ ꯕꯖꯥꯔꯗꯒꯤ ꯑꯩꯈꯣꯏ ꯍꯦꯛꯇ ꯂꯩꯔ ꯆꯥꯔꯤꯅꯦꯕ ꯑꯗꯣ ꯅꯣꯏꯒꯤ ꯑꯗꯨꯃꯥꯏꯅ ꯎꯝ

ꯑꯗꯣ ꯃꯣꯏꯒꯤ ꯌꯥꯝꯅ ꯐꯔꯤꯁꯦ ꯃꯣꯏꯁꯦ ꯀꯨꯏꯅ ꯊꯝꯕ ꯌꯥꯕꯁꯤꯗꯅꯦꯕ ꯑꯩꯅ ꯃꯣꯏꯁꯦ ꯌꯥꯝ ꯄꯥꯝꯃꯤꯁꯦ ꯑꯗꯨꯅ ꯎꯝ ꯑꯥ

ꯑꯣ

ꯍꯣꯏ ꯍꯣꯏ ꯑꯗꯨ ꯑꯩ ꯍꯌꯦꯡ ꯂꯥꯛꯄꯗ ꯆꯠꯂꯨꯔꯁꯤꯅꯦ ꯃꯐꯝꯗꯨꯗ ꯑꯗꯨꯒ ꯀꯃꯥꯏꯅ ꯇꯧꯒꯦꯗꯣ ꯌꯦꯡꯅꯤꯡꯉꯦꯕ ꯑꯩꯁꯨ ꯎꯝ ꯎꯝ

ꯍꯣꯏ ꯍꯣꯏ ꯍꯣꯏ ꯌꯥꯔꯦ ꯌꯥꯔꯦ ꯍꯌꯦꯡ ꯑꯗꯨꯝ ꯂꯥꯛꯑꯒ ꯑꯥ ꯑꯥ

ꯑꯥ ꯑꯥ ꯑꯥ ꯑꯗꯨꯝ ꯍꯌꯦꯡ ꯀꯣꯜ ꯇꯧꯔꯛꯑꯒꯦ ꯂꯥꯛꯄꯥꯗ